ꯑꯩꯅ ꯄꯥꯎ ꯇꯥꯕ ꯑꯁꯦ ꯌꯥꯝꯅ ꯇꯣꯏꯅ ꯑꯗꯨꯝ ꯇꯥꯖꯩ ꯅꯣꯡꯃꯗ ꯄꯨꯡ ꯑꯃ ꯅꯇ꯭ꯔꯒ ꯑꯅꯤ ꯑꯗꯨꯝ ꯁꯣꯏꯗꯅ ꯄꯨꯡ ꯃꯥꯄꯟꯒꯤ ꯄꯥꯎ ꯇꯔꯦꯠ ꯃꯈꯥꯏ ꯄꯥꯎ ꯑꯗꯨꯝ ꯇꯥꯖꯩ ꯑꯗꯨꯒ ꯑꯩꯅ ꯃꯈꯜ ꯑꯩꯅ ꯇꯣꯏꯅ ꯇꯥꯕ ꯄꯥꯎ ꯃꯈꯜ ꯍꯥꯏꯔꯒꯗꯤ ꯑꯩꯈꯣꯏꯒꯤ ꯁꯥꯟꯅꯕꯒꯤ ꯄꯥꯎꯁꯨ ꯑꯗꯨꯝ ꯇꯣꯏꯅ ꯇꯥꯒꯜꯂꯤ ꯑꯗꯨꯒ ꯑꯩꯈꯣꯏꯒꯤ ꯏꯔꯥꯡꯒꯤ ꯄꯥꯎ ꯑꯩꯈꯣꯏꯒꯤ ꯐꯣꯡ ꯐꯣꯡ ꯁꯥꯔꯤꯕ ꯄꯥꯎ ꯑꯩꯈꯣꯏꯒꯤ ꯀ꯭ꯔꯥꯏꯝ ꯄꯥꯎ ꯑꯗꯨꯒꯨꯝꯕꯗꯨꯁꯨ ꯑꯗꯨꯝ ꯇꯥꯗꯕꯗꯤ ꯅꯠꯇꯦ ꯑꯗꯨꯁꯨ ꯌꯥꯝꯅ ꯑꯗꯨꯝ ꯇꯥꯖꯩ ꯑꯗꯨꯕꯨ ꯁ꯭ꯄꯣꯔꯠꯅ ꯈꯔ ꯍꯦꯟꯅ ꯇꯥꯖꯩ ꯃꯔꯝꯗꯤ ꯁ꯭ꯄꯣꯔꯠꯁꯦ ꯑꯩꯈꯣꯏꯒꯤ ꯐꯨꯠꯕꯣꯜꯒꯤ ꯑꯩꯈꯣꯏ ꯕꯣꯛꯁꯤꯡꯒꯤ ꯑꯗꯨꯒꯤ ꯑꯩꯈꯣꯏꯒꯤ ꯏꯟꯇꯔꯅꯦꯁꯅꯦꯟ ꯊꯥꯛꯇ ꯌꯥꯎꯔꯨꯕ ꯇꯣꯔꯅꯥꯃꯦꯟ ꯌꯥꯎꯔꯨꯕ ꯃꯌꯥꯝꯒꯤ ꯏ ꯄꯥꯎꯗꯣ ꯑꯗꯨꯝ ꯄꯥꯝꯖꯩ ꯑꯩ ꯑꯗꯨꯒꯨꯝꯕꯗꯣ ꯂꯧꯅꯕꯒꯤꯗꯃꯛꯇ ꯑꯩ ꯄꯥꯎ ꯌꯥꯝꯅ ꯇꯣꯏꯅ ꯇꯥꯖꯩ ꯁꯥꯟꯅꯕꯒꯤꯅ ꯍꯦꯟꯅ